ꯆꯠꯁꯦ ꯌꯥꯏꯌꯦ ꯑꯗꯨ ꯑꯩꯈꯣꯏ ꯃꯤ ꯀꯌꯥ ꯆꯠꯀꯗꯧꯕꯅꯣ ꯑꯣ ꯑꯗꯨ ꯆꯥꯛꯀꯨꯝꯕꯗꯤ ꯀꯃꯥꯏ ꯇꯧꯕ ꯉꯥ ꯐꯥꯔꯒ ꯆꯥꯛ ꯊꯣꯛꯕꯗꯨꯗ ꯑꯗꯨꯗꯤ ꯁꯨꯃꯥꯏ ꯇꯧꯔꯁꯦ ꯆꯥꯛꯇꯨꯗꯤ ꯊꯣꯡꯂꯒ ꯄꯨꯔꯛꯑꯁꯦ ꯑꯗꯨꯗ ꯏꯝꯐꯥꯜꯗꯒꯤ ꯉꯥ ꯐꯥꯔꯒ ꯉꯥꯗꯨ ꯑꯣꯏꯕ ꯊꯣꯡꯉ ꯆꯥꯔꯁꯦ ꯑꯩꯁꯨ ꯈꯣꯏꯒ ꯂꯣꯡꯒ ꯄꯨꯔꯛꯑꯒꯦ ꯑꯗꯨꯒ ꯀꯔꯤ ꯑꯧ ꯍꯣꯏ ꯏꯟꯁꯨ ꯂꯩꯕꯅꯦ ꯑꯗꯨ ꯏꯟꯁꯨ ꯄꯨꯁꯦ ꯑꯪ ꯑꯗꯨ ꯒꯥꯔꯤꯗꯤ ꯀꯅꯥꯏ ꯀꯅꯥꯏ ꯒꯥꯔꯤꯅꯣ

ꯑꯣ ꯑꯗꯣ ꯄꯩꯁꯥ ꯅꯨꯡꯁꯥꯗꯤ ꯈꯥꯏꯅꯗꯕꯔꯣ ꯑꯣ

ꯕ꯭ꯔꯣꯅꯦ ꯑꯩꯈꯣꯏ ꯃꯉꯥꯈꯛꯇꯕꯨ ꯒꯥꯔꯤ ꯊꯥꯎ ꯆꯥꯝꯃꯉꯥꯗꯣ ꯈꯥꯏꯔꯁꯦ ꯑꯗꯨꯒ ꯑꯔꯦꯝꯕꯗꯨꯅ ꯑꯥ ꯍꯣꯏ ꯑꯗꯨꯃꯥꯏꯅ ꯇꯧꯔꯁꯦ

ꯑꯣ ꯑꯩꯁꯨ ꯍꯧꯖꯤꯛ ꯇꯧꯔꯒꯦ ꯑꯪ ꯑꯪ ꯑꯣ ꯑꯣ